ꯑꯩꯈꯣꯏꯒꯤ ꯂꯝꯗꯝ ꯑꯁꯤꯗ ꯑꯩꯈꯣꯏꯒꯤ ꯆꯠꯅꯕꯤꯒꯤ ꯐꯤꯔꯣꯜ ꯀꯌꯥ ꯁꯥꯕꯁꯦ ꯑꯩꯈꯣꯏꯒꯤ ꯆꯠꯅꯕꯤꯒꯤ ꯑꯣꯏꯅꯗꯤ ꯂꯩꯖꯩ ꯃꯔꯝꯗꯤ ꯑꯩꯈꯣꯏꯒꯤ ꯏꯃꯥꯅꯁꯨ ꯑꯩꯈꯣꯏꯒꯤ ꯐꯤꯔꯣꯜ ꯀꯌꯥ ꯁꯥꯏ ꯃꯗꯨꯗꯁꯨ ꯑꯩꯅ ꯃꯇꯦꯡ ꯄꯥꯡꯖꯩ ꯑꯗꯨꯒ ꯏꯃꯥꯗꯒꯤꯁꯨ ꯈꯔ ꯇꯝꯁꯤꯜꯂꯒ ꯑꯩꯍꯥꯛꯁꯨ ꯐꯤꯔꯣꯜ ꯅꯆꯤꯡꯕ ꯌꯥꯝꯅ ꯁꯥꯖꯩ ꯏꯁꯥꯒꯤ ꯑꯣꯏꯕ ꯐꯤꯔꯣꯜ ꯍꯥꯏꯕꯁꯤꯅꯗꯤ ꯈ꯭ꯋꯥꯏꯗꯒꯤ ꯆꯠꯅꯕꯤ ꯍꯥꯏꯕꯗꯤ ꯑꯣꯏꯁꯤ ꯃꯔꯝꯗꯤ ꯏꯁꯥꯒꯤ ꯖꯥꯇꯤ ꯑꯁꯤꯒꯤ ꯖꯥꯇꯤ ꯑꯁꯤꯗꯤ ꯐꯤꯖꯦꯠ ꯐꯤꯔꯣꯟ ꯑꯁꯤꯅꯁꯨ ꯇꯥꯛꯂꯤꯕꯅꯤ